ꯑꯩꯅ ꯄꯥꯝꯖꯕ ꯈ꯭ꯋꯥꯏꯗꯒꯤ ꯄꯥꯝꯖꯕ ꯍꯥꯏꯔꯒꯗꯤ ꯂꯥꯏꯔꯤꯛ ꯅꯣꯕꯦꯜꯒꯨꯝꯕ ꯄꯥꯕ ꯑꯁꯤꯅꯤ ꯑꯗꯨꯅ ꯑꯩꯅ ꯗꯥꯛꯇꯔ ꯀꯃꯜꯒꯤ ꯃꯥꯙꯕꯤ ꯍꯥꯏꯗꯅ ꯑꯩꯅ ꯊꯋꯥꯏ ꯇꯥꯅ ꯄꯥꯖꯈꯤ ꯃꯗꯨꯗ